ꯍꯜꯂꯣ ꯍꯜꯂꯣ ꯑꯥ ꯑꯍꯣꯡꯕ ꯀꯩꯅꯣꯗꯗꯤ ꯂꯥꯛ ꯑꯃ ꯃꯈꯥꯏ ꯍꯧꯔꯒ ꯑꯇꯥꯡꯕ ꯀꯩꯅꯣ ꯂꯥꯛ ꯃꯉꯥ ꯐꯥꯎꯒꯤ ꯀꯩꯅꯣ ꯐꯥꯎꯗꯤ ꯎꯆꯥꯟꯒꯤ ꯀꯩꯅꯣꯁꯤꯗꯤ ꯂꯨꯄꯥ ꯂꯥꯛ ꯑꯃꯒ ꯑꯥ ꯎꯆꯥꯟꯁꯤꯗꯤ ꯂꯨꯄꯥ ꯂꯥꯛ ꯑꯃꯒ ꯂꯨꯄꯥ ꯀꯨꯟꯊ꯭ꯔꯥ ꯅꯤꯐꯨ ꯑꯗꯥꯏꯗ ꯑꯗꯨꯗ ꯂꯣꯏꯅ ꯁꯣꯐꯥ ꯁꯦꯠ ꯑꯗꯒꯤ ꯎꯄꯨ ꯀꯥꯡꯗꯣꯟ ꯐꯃꯨꯡ ꯂꯣꯏꯅ ꯁꯨꯔꯦ ꯌꯨꯝ ꯑꯃ ꯄꯥꯟꯕꯒꯤ ꯀꯩꯅꯣ ꯇꯧꯕꯁꯦ ꯑꯗꯨꯗ ꯂꯣꯏꯅ ꯁꯨꯔꯦ ꯎꯄꯨ ꯀꯥꯡꯗꯣꯟ ꯑꯥ ꯌꯥꯎꯒꯅꯤ ꯗ꯭ꯔꯦꯁꯤꯡ ꯇꯦꯕꯟꯒ ꯂꯣꯏ ꯌꯥꯎꯅꯤ ꯑꯥ ꯐꯤꯌꯥꯟ ꯅꯨꯡꯌꯥꯟ ꯂꯣꯏꯅ ꯀꯩꯅꯣ ꯇꯧꯕ ꯂꯨꯍꯣꯡꯕꯗ ꯆꯪꯒꯗꯧꯕ ꯄꯣꯠꯈꯩ ꯂꯣꯏ ꯌꯥꯎꯔꯒꯅꯤ ꯗꯥꯏꯅꯤꯡ ꯇꯦꯕꯜꯒꯤꯗꯤ ꯆꯧꯀꯤ ꯇꯔꯨꯛ ꯌꯥꯎꯔꯛꯀꯅꯤ ꯍꯣꯏ ꯑꯧ ꯃꯣꯏꯗꯤ ꯑꯗꯨꯝ ꯃꯃꯟꯁꯦ ꯑꯗꯨꯝ ꯂꯩꯔꯦ ꯂꯨꯄꯥ ꯂꯥꯛ ꯑꯃ ꯃꯈꯥꯏꯗꯒꯤꯅ ꯂꯥꯛ ꯑꯃ ꯃꯉꯥ ꯐꯥꯎꯒꯤ ꯆꯥꯡꯗ ꯑꯗꯨꯝ ꯂꯩꯒꯅꯤꯌꯦ ꯃꯥꯏ ꯃꯥꯏꯒꯤ ꯀ꯭ꯋꯥꯂꯤꯇꯤꯒꯤ ꯃꯇꯨꯡ ꯏꯟꯅ ꯍꯣ ꯅꯨꯃꯤꯠꯁꯦ ꯑꯗꯨꯒꯤ ꯀꯩꯅꯣꯁꯦ ꯅꯨꯃꯤꯠ ꯇꯔꯥꯅꯤꯃꯨꯛꯀꯤ ꯆꯥꯡꯗꯤ ꯂꯩꯔꯅꯤ ꯑꯗꯨꯏ ꯃꯇꯨꯡꯗꯒꯤꯗꯤ ꯑꯗꯨꯝ ꯀꯩꯅꯣ ꯂꯧꯕ ꯌꯥꯔꯅꯤ ꯑꯗꯨꯝ ꯄꯩꯁꯥ ꯅꯨꯡꯁꯥ ꯀꯩꯅꯣ ꯇꯧꯔꯒ ꯑꯩꯅ ꯑꯗꯨꯝ ꯊꯤꯟꯖꯔꯛꯀꯅꯤ ꯑꯩꯈꯣꯏꯅ ꯑꯗꯨꯝ ꯊꯤꯜꯂꯛꯀꯅꯤ ꯒꯥꯔꯤ ꯅꯨꯡꯂꯤ ꯋꯥꯏꯕꯤꯔꯥ ꯑꯩꯈꯣꯏꯅ ꯑꯗꯨꯝ ꯊꯤꯜꯂꯒ ꯑꯩꯈꯣꯏꯅ ꯑꯗꯨꯝ ꯊꯤꯜꯂꯛꯀꯅꯤ ꯚꯔꯥ ꯀꯩꯀꯥꯗꯤ ꯑꯝꯇ ꯀꯩꯅꯣ ꯀꯩꯅꯣ ꯇꯧꯔꯔꯣꯏꯌꯦ ꯑꯩꯈꯣꯏꯅ ꯑꯗꯨꯝ ꯌꯨꯝ ꯇꯥꯟꯅ ꯑꯗꯨꯝ ꯊꯤꯟꯖꯔꯅꯤ ꯐ꯭ꯔꯤ ꯑꯣꯏꯔꯅꯤꯌꯦ

ꯑꯗꯨꯗꯤ ꯍꯧꯖꯤꯛꯇꯤ ꯍꯧꯖꯤꯛ ꯒꯥꯔꯤ ꯃꯆꯥ ꯗꯤ ꯑꯥꯏꯗ ꯀꯩꯗ ꯂꯣꯏꯅ ꯂꯨꯍꯣꯡꯕ ꯑꯃꯒꯤ ꯀꯩꯅꯣ ꯇꯧꯕꯅꯤꯅ ꯑꯩꯈꯣꯏꯒꯤ ꯑꯗꯨꯝ ꯂꯣꯏꯅ ꯄꯨꯔꯤꯌꯦ ꯑꯗꯨ ꯂꯨꯍꯣꯡꯕ ꯀꯩꯅꯣꯝꯒꯤ ꯀꯩꯅꯣꯁꯦ ꯑꯗꯨꯗ ꯂꯣꯏ ꯆꯟꯅꯕ ꯑꯩꯈꯣꯏ ꯉꯝꯅꯕ ꯄꯣꯔꯛꯀꯅꯤ

ꯑꯥ ꯑꯣ ꯂꯣꯏꯅ ꯌꯥꯎꯒꯅꯤꯌꯦ ꯑꯄꯥꯝꯕꯗꯣ ꯌꯥꯅꯤ ꯌꯥꯅꯤ ꯃꯆꯨꯁꯨ ꯑꯗꯣꯝꯅ ꯑꯄꯥꯝꯕꯒꯩ ꯑꯩꯈꯣꯏꯅ ꯂꯣꯏꯅ ꯇꯧ ꯍꯥꯏꯒꯩ ꯑꯩꯈꯣꯏꯅ ꯂꯣꯏꯅ ꯇꯧꯒꯅꯤ ꯍꯣꯏ ꯍꯣꯏ ꯍꯣꯏ ꯍꯣꯏ ꯁꯣꯏꯗꯅꯕ ꯑꯩ ꯑꯗꯨꯝ ꯇꯧꯖꯔꯒꯦ